ꯍꯜꯂꯣ ꯑꯧ ꯃꯥꯅꯦ ꯍꯣꯏ ꯑꯣ ꯑꯣ ꯍꯣꯏ ꯍꯣꯏ ꯑꯩ ꯅꯍꯥꯟ ꯑꯩ ꯒ꯭ꯌꯥꯁ ꯕꯨꯛ ꯇꯧꯕꯅꯤ ꯍꯥꯏꯕꯀꯣ ꯑꯗ ꯅꯣꯏ ꯉꯁꯤ ꯗꯦꯂꯤꯚꯔꯤ ꯇꯧꯕꯤꯒꯦ ꯍꯥꯏꯕ꯭ꯔꯥ ꯑꯣ ꯍꯣꯏ ꯍꯣꯏ ꯑꯗꯨ ꯑꯣꯏꯔꯗꯤ ꯅꯨꯡꯁꯤꯅ ꯇꯧꯕꯤꯌꯣ ꯑꯗꯨ ꯑꯩꯁꯦ ꯍꯧꯗꯤꯛ ꯍꯧꯖꯤꯛꯇꯤ ꯑꯥꯎꯠ ꯑꯣꯐ ꯏꯁꯇꯦꯁꯟ ꯑꯣꯏꯔꯤꯅꯦ ꯑꯩꯁꯦ ꯑꯁ ꯑꯗꯨꯅꯤ ꯑꯩꯗꯨ ꯉꯁꯤ ꯑꯩꯒꯤꯗꯨ ꯒ꯭ꯌꯥꯁꯇꯨ ꯂꯣꯏꯈ꯭ꯔꯕꯀꯣ ꯑꯗꯣ ꯒ꯭ꯌꯥꯁꯇꯣ ꯂꯤꯃꯤꯠꯇ ꯄꯥꯏꯗꯤ ꯄꯥꯏꯔ ꯂꯩꯌꯦ ꯑꯗꯣ ꯑꯩ ꯍꯣꯔꯦꯟꯗꯣ ꯑꯩ ꯍꯧꯖꯤꯛ ꯊꯕꯛ ꯆꯠꯈꯤꯒꯦꯕꯀꯣ ꯑꯗꯣ ꯈꯔ ꯊꯦꯡꯅꯗꯤ ꯍꯜꯂꯛꯀꯅꯤ ꯑꯗꯨ ꯀꯃꯥꯏꯅ ꯇꯧꯁꯤꯔꯥ ꯅꯣꯏꯒꯤ ꯗꯦꯂꯤꯚꯔꯤ ꯑꯦꯖꯦꯟ ꯈꯣꯏꯁꯦ ꯄꯨꯡ ꯀꯌꯥ ꯐꯥꯎꯕ ꯗꯦꯂꯤꯚꯔ ꯇꯧꯕ꯭ꯔꯣ ꯑꯣ ꯑꯁ ꯑꯩꯁꯨ ꯄꯨꯡ ꯃꯉꯥꯒꯤ ꯃꯃꯥꯡꯗꯗꯤ ꯂꯥꯛꯄꯕꯨꯗꯤ ꯌꯥꯒꯦꯇꯧꯕ ꯃꯥꯜꯂꯦ ꯑꯗꯨ ꯑꯗꯨ ꯒ꯭ꯌꯥꯁꯇꯨ ꯅꯣꯏꯒꯤ ꯒ꯭ꯌꯥꯁꯇꯨ ꯀꯔꯤꯒꯤ ꯒ꯭ꯌꯥꯁꯔ ꯏꯟꯗꯤꯌꯟꯒꯤꯔꯥ ꯅꯠꯇ꯭ꯔꯒ ꯑꯁꯤ ꯀꯩꯅꯣꯃ ꯍꯥꯏꯒꯦꯔꯥ ꯑꯣ ꯍꯣꯏ ꯍꯣꯏ ꯑꯗꯨ ꯑꯣ ꯑꯗꯨꯗꯤ ꯀꯥꯈ꯭ꯔꯦꯅꯦꯀꯣ ꯃꯃꯟ ꯎꯝ ꯑꯁ ꯖꯄꯥꯟꯅꯤꯍꯦ ꯑꯁꯦꯡꯕ ꯑꯗꯨ ꯅꯪ ꯃꯈꯣꯟꯗꯤ ꯏꯀꯣꯗꯣ ꯐꯖꯅꯁꯨ ꯇꯥꯍꯜꯂꯦꯍꯦ ꯅꯪ ꯇꯣꯏꯂꯦꯠꯇ ꯂꯩꯕ꯭ꯔꯥ ꯑꯗꯣ ꯍꯣꯏ ꯌꯥꯝ ꯅꯨꯡꯉꯥꯏꯔꯦ ꯅꯣꯏꯅ ꯑꯗꯨꯃꯥꯏꯅ ꯀꯣꯜ ꯇꯧꯔꯛꯄꯤꯕꯒꯤꯗꯃꯛ ꯑꯩꯁꯦ ꯑꯩꯁꯨ ꯀꯣꯜ ꯇꯧꯁꯤꯔꯥ ꯍꯥꯏꯅꯗꯤ ꯈꯜꯂ ꯂꯩꯌꯦ ꯑꯗꯨ ꯍꯣꯏ ꯑꯩꯁꯨ ꯅꯣꯏꯒꯤꯁꯨ ꯑꯩꯈꯣꯏꯅ ꯍꯥꯏꯕꯗꯁꯨ ꯑꯗꯨꯝ ꯒ꯭ꯌꯥꯁꯇꯨ ꯂꯥꯛꯈ꯭ꯔꯗꯤ ꯗꯦꯂꯤꯚꯔꯤꯗꯤ ꯇꯧꯔꯛꯄꯤꯕꯅꯤꯅꯀꯣ ꯑꯗꯨꯅ ꯑꯩꯒꯤ ꯑꯦꯗ꯭ꯔꯦꯁꯇꯤ ꯈꯪꯉꯦꯀꯣ ꯑꯦꯗ꯭ꯔꯦꯁꯅ ꯑꯁꯤ ꯀꯪꯂꯥꯇꯣꯝꯕꯤꯗꯅꯦ ꯁꯦꯛꯃꯥꯏꯗꯒꯤ ꯍꯧꯖꯤꯛ ꯒ꯭ꯌꯥꯁ ꯄ꯭ꯂꯥꯟꯗꯒꯤꯗꯤ ꯌꯥꯝ ꯀꯨꯏꯗꯦ ꯀꯪꯂꯥꯇꯣꯝꯕꯤ ꯑꯁꯤ ꯁꯤꯜ ꯁ꯭ꯀꯨꯜꯗꯅꯦꯕꯀꯣ ꯑꯗꯨꯗ ꯑꯗꯨꯝ ꯊꯤꯟꯕꯤꯔꯛꯑꯣ ꯍꯣꯝ ꯗꯦꯂꯤꯚꯔꯤꯅꯤꯅꯀꯣ ꯑꯩꯈꯣꯏ ꯏꯃꯨꯡ ꯑꯇꯣꯞꯄ ꯃꯤꯁꯤꯡꯁꯦ ꯂꯧꯅꯤꯡꯕ ꯍꯣꯏ ꯑꯩꯈꯣꯏꯒꯤ ꯏꯃꯨꯡꯈꯣꯏꯁꯨ ꯂꯧꯅꯤꯡꯕꯁꯨ ꯌꯥꯏ ꯑꯗꯨ ꯒ꯭ꯌꯥꯁꯇꯨ ꯍꯧꯖꯤꯛꯇ ꯃꯃꯟ ꯈꯔ ꯀꯥꯔꯛꯄꯒꯤꯀꯣ ꯑꯗꯨ ꯁꯕꯁꯤꯗꯤꯁꯨ ꯌꯥꯝ ꯌꯥꯝ ꯆꯪꯕꯁꯨ ꯅꯠꯇꯦ ꯁꯕꯁꯤꯗꯤꯁꯨ ꯑꯗꯣ ꯒ꯭ꯌꯥꯁꯇꯨ ꯃꯃꯟ ꯌꯥꯝ ꯀꯥꯕꯒꯤ ꯍꯧꯖꯤꯛ ꯒ꯭ꯌꯥꯁ ꯃꯃꯟ ꯀꯥꯕꯀꯥꯟꯗ ꯂꯧꯗꯕꯤꯗ ꯈꯔ ꯍꯟꯊꯈ꯭ꯔꯦ ꯍꯥꯏꯕꯀꯥꯟꯗ ꯂꯧꯒꯦꯀꯣ ꯍꯣꯏ ꯍꯣꯏ ꯊꯝꯃꯦꯀꯣ ꯎꯝ